ꯏ ꯁꯦꯕꯥ ꯍꯥꯏꯕꯗꯤ ꯏꯂꯦꯛꯇ꯭ꯔꯣꯅꯤꯛ ꯁꯥꯔꯕꯤꯁ ꯍꯥꯏꯕꯅꯤ ꯃꯁꯤꯒꯤ ꯑꯦꯛꯁꯄꯦꯔꯤꯌꯦꯟ ꯌꯥꯝꯅ ꯂꯩ ꯀꯔꯤꯅꯣ ꯍꯥꯏꯔꯒꯗꯤ ꯒꯣꯃꯦꯟꯠꯁꯤꯅꯥ ꯄꯥꯜꯂꯤꯕ ꯒꯚꯔꯃꯦꯟꯠ ꯑꯁꯤꯅ ꯀꯔꯤꯒꯨꯝꯕ ꯊꯣꯛꯏꯕ ꯗꯣꯀꯨꯃꯦꯁꯟ ꯗꯣꯀꯨꯃꯦꯟꯗꯣ ꯑꯩꯈꯣꯏꯗ ꯊꯨꯅ ꯈꯪꯍꯟꯕ ꯉꯝꯕ ꯀꯗꯥꯏꯗ ꯀꯔꯤ ꯊꯣꯛꯏ ꯈꯪꯕ ꯉꯝꯍꯟꯕ ꯑꯗꯒꯤ ꯕꯤꯜ ꯕꯗꯖꯦꯠ ꯁꯦꯂꯔꯤꯒꯨꯝꯕ ꯈꯨꯗꯛꯇ ꯎꯍꯟꯕ ꯉꯝꯕ ꯑꯗꯨꯒ ꯅꯣꯇꯤꯐꯤꯀꯦꯁꯟ ꯑꯣꯏꯅ ꯑꯞꯂꯣꯗ ꯇꯧꯔꯛꯄ ꯑꯁꯤꯒꯨꯝꯕꯁꯦ ꯄꯟꯕ ꯌꯥꯏ ꯑꯗꯨꯒ ꯑꯩꯈꯣꯏꯅ ꯀꯔꯤꯒꯨꯝꯕ ꯐꯣꯝ ꯑꯃ ꯊꯥꯖꯤꯟꯒꯦ ꯒꯣꯃꯦꯟꯠ ꯖꯣꯕ ꯑꯃ ꯑꯦꯄ꯭ꯂꯥꯏ ꯇꯧꯒꯦ ꯍꯥꯏꯕꯗ ꯏꯔꯥꯏ ꯂꯥꯏꯅ ꯑꯩꯈꯣꯏꯗ ꯑꯗꯨꯝ ꯋꯦꯕꯁꯥꯏꯠꯇ ꯑꯃꯗ ꯑꯃꯗ ꯐꯪꯉꯀꯥꯟꯗ ꯑꯞꯂꯣꯗ ꯇꯧꯍꯟꯕꯗ ꯏꯔꯥꯏ ꯂꯥꯏꯅ ꯐꯪꯍꯟꯕ ꯒꯣꯃꯦꯟꯠꯒ ꯁꯤꯇꯤꯖꯦꯟꯁꯤꯡꯁꯤꯗ ꯏꯟꯇꯔꯦꯛꯁꯟ ꯇꯧꯕ ꯃꯇꯝꯗ ꯏꯔꯥꯏ ꯂꯥꯏꯅ ꯇꯧꯍꯟꯕ ꯉꯝꯕ ꯇ꯭ꯔꯥꯟꯁꯄꯦꯔꯦꯟ ꯑꯣꯏꯔꯛꯄꯁꯦ ꯃꯁꯤꯒꯨꯝꯕ ꯃꯌꯥꯝꯁꯦ ꯑꯩꯈꯣꯏꯅ ꯄꯟꯕ ꯌꯥꯏ